ꯇꯥꯃꯣ ꯑꯩꯈꯣꯏ ꯒꯔꯤꯗꯒꯤ ꯂꯝꯐꯦꯜꯃꯨꯛ ꯌꯧꯕꯗ ꯄꯨꯡ ꯀꯌꯥꯃꯨꯛ ꯃꯇꯝ ꯀꯌꯥꯝ ꯆꯪꯗꯣꯏꯅꯣ ꯄꯨꯡꯁꯦ ꯀꯩꯅꯣꯗꯤ ꯇꯧꯋꯦꯕꯀꯣ ꯕꯖꯥꯔ ꯐꯥꯎꯔꯒ ꯆꯠ ꯇꯥꯔꯗꯤ ꯕꯖꯥꯔꯗꯣ ꯍꯧꯖꯤꯛ ꯂꯝꯕꯤ ꯐꯠꯇꯕꯒꯤ ꯁꯦꯝꯃꯤꯕꯅꯦꯕ ꯑꯗꯨꯅ ꯈꯇꯪ ꯆꯠꯄ ꯈꯣꯠꯄꯁꯨ ꯅꯨꯡꯉꯥꯏꯔꯔꯣꯏ ꯁꯣꯝ ꯎꯔꯤꯄꯣꯛꯂꯣꯝꯗꯒꯤ ꯐꯥꯎ ꯐꯥꯎꯖꯤꯜꯂꯒ ꯆꯠꯂꯁꯦ ꯑꯗꯣ ꯀꯩꯅꯣ ꯎꯔꯤꯄꯣꯛꯂꯣꯝꯒꯤ ꯐꯥꯎꯔꯒ ꯆꯠ ꯇꯥꯔꯒꯗꯤ ꯑꯃꯨꯛ ꯂꯝꯐꯦꯜꯗꯣ ꯌꯧꯕꯗ ꯄꯨꯡ ꯀꯌꯥ ꯑꯗꯥꯏꯗ ꯌꯧꯗꯣꯏꯅꯣ ꯄꯨꯡ ꯀꯃꯥꯏꯅ ꯆꯪꯗꯣꯏꯅꯣ